ꯑꯩꯅ ꯄꯥꯃꯖꯕ ꯔꯥꯏꯇꯔ ꯑꯃꯒꯤ ꯃꯃꯤꯡ ꯑꯌꯤꯕ ꯑꯃꯒꯤ ꯃꯃꯤꯡ ꯍꯥꯏꯔꯒꯗꯤ ꯋꯤꯂꯤꯌꯝ ꯁꯦꯛꯁꯄꯤꯌꯥꯔꯅꯤ ꯃꯍꯥꯛꯁꯦ ꯏꯪꯂꯤꯁ ꯔꯥꯏꯇꯔꯅꯤ ꯃꯍꯥꯛꯁꯦ ꯄꯣꯏꯠ ꯑꯃꯁꯨꯅꯦ ꯑꯗꯨꯒ ꯗ꯭ꯔꯃꯥꯇꯤꯁ ꯑꯃꯁꯨꯅꯦ ꯑꯗꯨꯒ ꯃꯥꯁꯦ ꯒ꯭ꯔꯦꯇꯦꯁ ꯗ꯭ꯔꯃꯥꯇꯤꯁ ꯑꯦꯟ ꯒ꯭ꯔꯦꯇꯦꯁ ꯔꯥꯏꯇꯔ ꯍꯥꯏꯅꯁꯨ ꯃꯥ ꯈꯪꯅꯩ ꯃꯍꯥꯛꯀꯤ ꯃꯍꯥꯛꯅ ꯏꯔꯝꯕ ꯂꯥꯏꯔꯤꯛꯁꯤꯡꯗ ꯑꯩꯅ ꯄꯥꯝꯖꯕ ꯍꯥꯏꯔꯒꯗꯤ ꯗ꯭ꯔꯃꯥꯗ ꯑꯣꯏꯔꯁꯨ ꯗ꯭ꯔꯃꯥꯒ ꯅꯣꯕꯦꯜꯒꯗ ꯍꯥꯏꯔꯒꯗꯤ ꯃꯦꯛꯕꯦꯠ ꯂꯩꯔꯦ ꯀꯤꯡ ꯂꯤꯌꯔ ꯂꯩꯔꯦ ꯑꯗꯒꯤ ꯔꯣꯃꯤꯌꯣ ꯑꯦꯟ ꯖꯨꯂꯤꯌꯠꯁꯨ ꯂꯩꯔꯦ ꯑꯁꯤꯅꯆꯤꯡꯕꯁꯤꯡꯅꯤ ꯃꯍꯥꯛꯅ ꯏꯔꯝꯕ ꯁꯣꯅꯦꯠ ꯃꯌꯥꯝ ꯑꯃꯁꯨ ꯃꯍꯥꯛꯅ ꯋꯥꯟ ꯍꯟ ꯆꯥꯝꯃꯒ ꯌꯥꯡꯈꯩ ꯃꯔꯤ ꯁꯣꯅꯦꯠ ꯏꯔꯝꯃꯤ ꯑꯗꯨꯒ ꯃꯍꯥꯛꯅ ꯏꯔꯝꯕ ꯁꯣꯅꯦꯠꯁꯤꯡꯁꯤꯁꯨ ꯄꯥꯕꯗ ꯌꯥꯝꯅ ꯅꯨꯡꯉꯥꯏꯖꯩ ꯑꯩꯉꯣꯟꯗ